ꯁ꯭ꯋꯥꯁ ꯚꯥꯔꯠ ꯑꯕꯤꯌꯥꯟꯖꯦꯀꯣ ꯑꯩꯈꯣꯏꯒꯤ ꯑꯩꯈꯣꯏꯒꯤ ꯂꯨꯕ ꯅꯥꯟꯕꯗ ꯃꯔꯤ ꯂꯩꯅꯕ ꯑꯗꯤ ꯀꯩꯅꯣ ꯑꯃꯅꯦꯕ ꯀꯣ ꯑꯦꯛꯇꯤꯕꯤꯇꯤ ꯑꯃꯅꯦꯕ ꯀꯣ ꯑꯗꯨꯗꯨꯅ ꯃꯁꯤꯒꯤ ꯑꯕꯤꯌꯥꯟꯖꯤꯒꯤ ꯃꯈꯥꯗ ꯑꯩꯈꯣꯏꯅ ꯂꯩꯀꯥꯏꯗ ꯁꯤꯠꯄ ꯁꯦꯡꯕ ꯂꯨꯕ ꯅꯥꯟꯕꯒꯤ ꯊꯕꯛꯁꯦ ꯑꯗꯨꯝ ꯇꯧꯏꯀꯣ ꯑꯩꯈꯣꯏꯒꯤ ꯑꯀꯣꯏꯕꯒꯤ ꯐꯤꯚꯝꯁꯦ ꯑꯗꯤ ꯁ꯭ꯋꯥꯁ ꯚꯥꯔꯠ ꯑꯕꯤꯌꯥꯟ ꯅꯠꯇ꯭ꯔꯒꯅ ꯑꯩꯈꯣꯏ ꯁꯣꯁꯤꯌꯦꯜ ꯁꯥꯔꯕꯤꯁ ꯑꯃ ꯂꯩꯀꯥꯏꯒꯤ ꯀꯂꯕ ꯃꯩꯔꯥ ꯄꯥꯏꯕꯤ ꯅꯠꯇ꯭ꯔꯒꯅ ꯑꯩꯈꯣꯏꯒꯤ ꯕꯤ ꯑꯦꯜ ꯑꯦꯐ ꯂꯩꯔꯤꯕꯁꯤꯡꯗꯨꯒ ꯄꯨꯜꯂꯒ ꯑꯩꯈꯣꯏꯒꯤ ꯁꯣꯁꯤꯌꯦꯜ ꯁꯥꯔꯕꯤꯁ ꯇꯧꯕ ꯃꯇꯝꯗꯗꯤ ꯑꯗꯨꯝ ꯂꯨ ꯅꯥꯟꯗꯅ ꯇꯧꯏ ꯑꯗꯣ ꯒ꯭ꯌꯥꯟ ꯇꯥꯗꯕ ꯑꯗꯨꯝ ꯂꯩꯀꯥꯏꯒꯤ ꯄ꯭ꯔꯖꯥ ꯈꯔ ꯌꯥꯎꯏ ꯌꯥꯎꯕꯁꯤꯅ ꯑꯗꯨꯝ ꯃꯣꯠꯁꯟꯍꯟꯕꯁꯨ ꯌꯥꯎꯋꯦ ꯑꯗꯣ ꯃꯔꯛ ꯃꯔꯛꯇ ꯑꯩꯈꯣꯏꯅ ꯁꯦꯀꯦꯟ ꯑꯣꯛꯇꯣꯕꯔ ꯘꯥꯟꯙꯤ ꯖꯌꯦꯟꯇꯤ ꯅꯨꯃꯤꯠꯇꯁꯨ ꯑꯩꯈꯣꯏ ꯁꯤꯠꯄ ꯁꯦꯡꯕꯒꯤ ꯊꯕꯛꯁꯦ ꯑꯗꯨꯝ ꯀꯂꯕꯀ ꯇꯧꯔꯒ ꯂꯩꯀꯥꯏꯗ ꯂꯩꯔꯤꯕ ꯅꯍꯥꯁꯤꯡ ꯅꯨꯄꯤ ꯅꯨꯄꯥꯁꯤꯡ ꯄꯨꯜꯂꯒ ꯑꯗꯨꯝ ꯑꯗꯨꯒꯨꯝꯕꯒꯤ ꯁꯤꯠꯄ ꯁꯦꯡꯕꯒꯤ ꯊꯕꯛꯁꯦ ꯑꯗꯨꯝ ꯇꯧꯏ ꯁꯤꯗꯩꯁꯤꯗꯩꯗ ꯑꯩꯈꯣꯏꯅ ꯃꯌꯥꯝ ꯂꯣꯏꯅꯃꯛ ꯁꯔꯨꯛ ꯌꯥꯃꯤꯟꯅꯔꯒ ꯂꯩꯀꯥꯏ ꯁꯤꯠꯄ ꯁꯦꯡꯕ ꯂꯨꯕ ꯅꯥꯟꯕꯁꯦ ꯁꯤꯗꯩꯁꯤꯗꯩꯗ ꯂꯣꯏꯅꯃꯛ ꯆꯥꯎꯅ ꯗꯥꯏꯇ ꯂꯧꯃꯤꯟꯅꯔꯒ ꯑꯩꯈꯣꯏ ꯂꯩꯀꯥꯏꯁꯦ ꯑꯗꯨꯝ ꯇꯔꯨ ꯇꯅꯥꯟꯅ ꯊꯝꯃꯤ ꯍꯥꯏꯕ ꯇꯥꯔꯦ ꯑꯗꯨꯗꯨꯒ ꯑꯩꯈꯣꯏꯒꯤ ꯂꯩꯀꯥꯏꯒꯤ ꯑꯣꯏꯅ ꯑꯍꯣꯡꯕ ꯄꯨꯔꯛꯄ ꯄꯥꯝꯕꯁꯦ ꯑꯩꯈꯣꯏꯒꯤ ꯗ꯭ꯔꯦꯟꯅꯦꯁꯀꯨꯝꯕꯁꯦ ꯈꯤꯇꯪ ꯑꯩꯈꯣꯏꯅ ꯐꯅꯌꯥꯝꯅ ꯁꯤꯠꯄ ꯁꯦꯡꯕ ꯇꯧ ꯇꯥꯔꯁꯨ ꯗ꯭ꯔꯦꯟꯁꯦ ꯑꯩꯈꯣꯏꯒꯤ ꯔꯤꯄ꯭ꯌꯥꯔꯤꯡ ꯇꯧꯕ ꯅꯠꯇ꯭ꯔꯒ ꯑꯅꯧꯕ ꯗ꯭ꯔꯦꯟ ꯆꯟꯕ ꯈꯣꯠꯄꯁꯦ ꯈꯔ ꯄꯥꯝꯃꯦ ꯗ꯭ꯔꯦꯟ ꯀꯩꯀꯩꯁꯦ ꯑꯌꯥꯝꯕꯅ ꯈꯔ ꯐꯨꯟꯖꯤꯜꯂꯛꯄꯁꯨ ꯑꯗꯨꯝ ꯈꯔ ꯌꯥꯎꯑꯦꯕꯀꯣ ꯑꯩꯈꯣꯏꯅ ꯁꯤꯠꯄ ꯁꯦꯡꯕꯁꯤ ꯊꯥ ꯈꯨꯗꯤꯡꯒꯤ ꯔꯣꯇꯤꯟ ꯅꯥꯏꯅ ꯇꯧꯈꯤꯕ ꯄꯣꯠ ꯅꯠꯇꯝꯅꯤꯅ ꯑꯃꯨꯃꯨꯛ ꯁ꯭ꯋꯥꯁ ꯚꯥꯔꯠ ꯑꯕꯤꯌꯥꯟꯒꯤ ꯃꯈꯥꯗ ꯅꯠꯇ꯭ꯔꯒꯅ ꯘꯥꯟꯙꯤ ꯖꯌꯦꯟꯇꯤꯒꯨꯝꯕꯗ ꯇꯧꯕꯒꯤ ꯋꯥꯅꯤ ꯑꯗꯨꯗꯨꯅ ꯑꯩꯈꯣꯏꯅ ꯊꯥ ꯈꯨꯗꯤꯡꯒꯤ ꯅꯠꯇ꯭ꯔꯒꯅ ꯑꯩꯈꯣꯏꯒꯤ ꯔꯣꯇꯦꯁꯟ ꯅꯥꯏꯅ ꯁꯤꯠꯄ ꯁꯦꯡꯕꯒꯤ ꯊꯕꯛꯁꯦ ꯇꯧꯕ ꯅꯠꯇꯝꯅꯤꯅ ꯗ꯭ꯔꯦꯟꯅꯦꯖꯁꯤꯡꯁꯦ ꯐꯨꯟꯖꯤꯟꯕ ꯃꯣꯠꯁꯤꯟꯕꯒꯤ ꯊꯕꯛꯁꯦ ꯑꯗꯨꯝ ꯈꯔ ꯇꯣꯏꯅ ꯊꯣꯛꯑꯦ ꯑꯗꯨꯗꯨꯅ ꯗ꯭ꯔꯦꯟꯁꯤꯡꯁꯦ ꯑꯩꯈꯣꯏꯒꯤ ꯐꯖꯅ ꯁꯦꯝꯕꯤꯕ ꯁꯥꯕꯤꯕ ꯑꯅꯧꯕ ꯁꯦꯝꯒꯠꯄꯤꯕ ꯅꯠꯇ꯭ꯔꯒꯅ ꯍꯥꯟꯅ ꯂꯩꯔꯝꯕꯁꯤꯗꯩꯗ ꯔꯤꯄ꯭ꯌꯥꯔꯤꯡ ꯇꯧꯕ ꯁꯨꯝꯕꯒꯤ ꯊꯕꯛꯁꯦ ꯐꯖꯅ ꯃꯄꯨꯡ ꯐꯥꯅ ꯇꯧꯍꯟꯅꯤꯡꯉꯦ ꯑꯗꯨꯗꯨꯒ ꯑꯩꯈꯣꯏꯒꯤ ꯂꯩꯀꯥꯏꯁꯤꯗꯩꯗ ꯑꯩꯈꯣꯏꯒꯤ ꯑꯗꯨꯕꯒꯤ ꯁꯤꯠꯄ ꯁꯦꯡꯕꯒꯤ ꯀꯣ ꯀꯣꯝꯄꯤꯇꯤꯁꯟꯒꯨꯝꯕ ꯑꯗꯨꯝ ꯊꯝꯍꯟꯅꯤꯡꯉꯦ ꯑꯩꯈꯣꯏꯒꯤ ꯋꯥꯔꯠ ꯋꯥꯔꯠꯀꯤ ꯑꯣꯏꯕ ꯌꯥꯏ ꯅꯠꯇ꯭ꯔꯒꯅ ꯒ꯭ꯔꯨꯞ ꯒ꯭ꯔꯨꯞ ꯈꯥꯏꯗꯣꯛꯑꯒ ꯑꯗꯨꯃꯥꯏꯅ ꯑꯗꯨꯝꯕꯒꯤ ꯀꯝꯄꯤꯇꯤꯁꯟꯒ ꯇꯧꯔꯒ ꯂꯩꯀꯥꯏ ꯁꯤꯠꯄ ꯁꯦꯡꯕꯁꯦ ꯁꯤꯁꯤꯗꯩꯗ ꯈ꯭ꯋꯥꯏꯗꯒꯤ ꯂꯨꯕ ꯅꯥꯟꯅꯕ ꯂꯩꯀꯥꯏꯗꯨꯅ ꯅꯠꯇ꯭ꯔꯒꯅ ꯖꯤ ꯄꯤꯗꯨꯗꯩꯗ ꯄ꯭ꯔꯥꯏꯖ ꯆꯥꯎꯅ ꯊꯝꯒꯅꯤ ꯑꯗꯨꯒ ꯄꯤꯒꯅꯤꯒ ꯍꯥꯏꯔꯒ ꯄꯨꯛꯅꯤꯡ ꯊꯧꯒꯠꯄ ꯑꯣꯏꯅ ꯑꯗꯨꯒ ꯅꯨꯡꯉꯥꯏꯕ ꯍꯥꯏꯗꯤ ꯊꯧꯔꯝ ꯑꯃꯁꯨ ꯑꯣꯏꯅ ꯃꯌꯥꯝ ꯄꯨꯝꯅꯃꯛꯁꯨ ꯁꯔꯨꯛ ꯌꯥꯅꯕꯒꯤ ꯗꯃꯛꯇ ꯑꯗꯨꯝꯕ ꯃꯈꯜꯒꯤ ꯊꯕꯛ ꯊꯧꯔꯝ ꯃꯌꯥꯝ ꯑꯃꯁꯨ ꯄꯥꯏꯈꯠꯍꯟꯅꯤꯡꯏ